ꯁꯦꯡꯅ ꯑꯩ ꯃꯤ ꯃꯌꯥꯝ ꯑꯃ ꯇꯤꯟꯅꯕꯁꯦ ꯑꯩꯒꯤ ꯑꯄꯥꯝꯕꯅꯤ ꯍꯥꯏꯕꯗꯤ ꯑꯃꯒ ꯑꯃꯒ ꯄꯨꯛꯃꯦꯟ ꯄꯥꯎꯃꯦꯟꯗꯨꯅ ꯀꯣꯏꯗꯅ ꯂꯥꯡꯗꯅ ꯇꯧꯕ ꯑꯗꯨꯒꯨꯝꯕꯒꯤ ꯃꯇꯥꯡ ꯌꯥꯝꯅ ꯄꯥꯝꯖꯩ ꯑꯗꯨꯒ ꯁꯦꯡꯅ ꯇꯣꯉꯥꯟ ꯇꯣꯉꯥꯟꯕ ꯃꯤ ꯄꯨꯜꯂꯒꯗꯤ ꯇꯣꯉꯥꯟ ꯇꯣꯉꯥꯟꯕ ꯃꯈꯜꯒꯤ ꯑꯗꯨꯝ ꯅꯨꯡꯉꯥꯏꯕꯅꯤ ꯈꯪꯗꯦ ꯑꯋꯥꯕꯅꯤ ꯈꯪꯗꯦ ꯑꯗꯨꯝ ꯃꯌꯣꯛꯅꯩ ꯑꯗꯨ ꯑꯣꯏꯕ ꯇꯥꯔꯒꯁꯨ ꯑꯩꯗꯤ ꯑꯗꯨꯝ ꯇꯤꯟꯅꯕ ꯄꯥꯝꯃꯤ ꯑꯦꯛꯖꯥꯝꯄꯜ ꯑꯣꯏꯅ ꯑꯩ ꯁꯦꯡꯅ ꯑꯩ ꯍꯧꯖꯤꯛ ꯏꯝꯐꯥꯜꯗꯒꯤ ꯏꯃꯥꯟꯅꯕ ꯈꯔꯁꯨ ꯌꯥꯝ ꯂꯨꯅ ꯇꯤꯟꯅꯕꯁꯨ ꯂꯩ ꯃꯣꯏꯔꯥꯡꯗꯁꯨ ꯌꯥꯝꯅ ꯇꯤꯟꯅꯕ ꯃꯣꯏ ꯂꯩ ꯑꯗꯨꯅ ꯏꯝꯐꯥꯜꯗ ꯆꯠꯂꯦ ꯃꯣꯏꯅ ꯏꯝꯐꯥꯜ ꯀꯥꯡꯕꯨꯒ ꯆꯠꯂꯒ ꯅꯨꯡꯉꯥꯏꯔꯕ ꯅꯠꯇ꯭ꯔꯥ ꯍꯦꯛꯇ ꯍꯥꯏꯕꯤꯕ ꯑꯗꯨꯗꯒꯤꯗꯤ ꯃꯣꯏꯔꯥꯡꯗ ꯆꯠꯂꯦ ꯃꯣꯏꯔꯥꯡꯗ ꯆꯠꯂꯒ ꯅꯨꯡꯉꯥꯏꯔꯕ ꯅꯠꯇ꯭ꯔꯣꯅ ꯑꯗꯨꯃꯥꯏꯅ ꯋꯥꯔꯧꯅꯕ ꯈꯣꯠꯅꯧꯕꯖꯨ ꯃꯌꯥꯝ ꯌꯥꯎꯋꯤ ꯑꯗꯨꯕꯨ ꯁꯦꯡꯅ ꯌꯥꯝ ꯄꯥꯛꯇꯛꯅꯅ ꯃꯤꯁꯦ ꯆꯧꯔꯥꯛ ꯆꯧꯔꯥꯛꯅ ꯇꯤꯟꯅꯔꯒꯁꯨ ꯌꯥꯝꯅ ꯂꯨꯅ ꯇꯤꯅꯕ ꯏꯃꯥꯅꯕ ꯈꯔꯁꯨ ꯂꯩꯖꯩ ꯍꯥꯏꯕꯇꯔꯦ